ꯍꯜꯂꯣ ꯍꯜꯂꯣ ꯁꯤꯕꯨ ꯑꯣ ꯀꯔꯤ ꯂꯩꯔꯦ ꯃꯥꯟꯅꯦ ꯍꯥꯏꯕꯤꯔꯛꯑꯣ ꯑꯗꯨꯒꯤꯗꯤ ꯑꯩꯈꯣꯏꯅ ꯇꯧꯖꯕꯗꯤ ꯅꯠꯇꯦ ꯑꯩꯈꯣꯏ ꯏꯊꯛ ꯊꯣꯡꯕ ꯑꯗꯨꯒꯨꯝꯕ ꯀꯟꯁꯔꯟ ꯗꯣꯛꯇꯔꯁꯤꯡꯅ ꯇꯧꯔꯛꯄ ꯑꯦꯗꯚꯥꯏꯁꯀꯤ ꯃꯇꯨꯡ ꯏꯟꯅ ꯑꯩꯈꯣꯏꯅ ꯍꯤꯗꯥꯛꯇꯨ ꯄꯤꯖꯕꯅꯤ ꯑꯗꯨ ꯃꯗꯨ ꯊꯣꯏꯗꯣꯛꯅ ꯑꯔꯥꯟꯕ ꯍꯤꯗꯥꯛ ꯊꯣꯏꯗꯣꯛꯅ ꯌꯥꯎꯗꯦ ꯃꯗꯨ ꯁꯤꯖꯤꯟꯅꯒꯗꯕ ꯍꯤꯗꯥꯛ ꯉꯥꯛꯇꯅꯤ ꯑꯗꯣ ꯑꯗꯣꯝꯅ ꯍꯤꯗꯥꯛꯇꯨ ꯏꯐꯦꯛꯇꯤꯚ ꯑꯣꯏꯗꯦ ꯍꯥꯏꯔꯒꯗꯤ ꯍꯥꯏꯌꯔ ꯑꯣꯊꯣꯔꯤꯇꯤꯗ ꯍꯥꯏꯔꯒ ꯍꯤꯗꯥꯛꯇꯨ ꯑꯅꯧꯕ ꯑꯃ ꯑꯦꯔꯦꯟꯁ ꯇꯧꯅꯕ ꯑꯩꯈꯣꯏ ꯇꯥꯟꯅꯖꯒꯦ ꯑꯗꯨꯒ ꯍꯤꯗꯥꯛꯇꯣ ꯀꯥꯟꯅꯗꯦ ꯍꯥꯏꯗꯨꯅ ꯍꯦꯛꯇ ꯂꯦꯞꯊꯣꯛꯄꯗꯤ ꯇꯧꯕꯤꯒꯅꯨ ꯃꯇꯝ ꯈꯔ ꯃꯥꯒꯤ ꯔꯤꯑꯦꯛꯁꯟ ꯍꯥꯏꯕꯗꯤ ꯃꯇꯝ ꯈꯔ ꯁꯤꯖꯤꯟꯅꯕ ꯌꯥꯕꯒꯤ ꯇꯥꯟꯖꯥ ꯑꯃ ꯂꯩꯒꯅꯤ ꯑꯗꯨꯒꯤ ꯇꯟꯖꯥꯗꯨꯗ ꯍꯤꯗꯥꯛꯇꯨ ꯑꯗꯨꯝ ꯁꯤꯖꯤꯟꯅꯕꯤꯈꯣ ꯑꯗꯨꯒ ꯍꯦꯛꯇ ꯍꯤꯗꯥꯛꯇꯨ ꯐꯠꯇ꯭ꯔꯦ ꯍꯥꯏꯗꯨꯅ ꯍꯦꯛꯇ ꯈꯨꯗꯛꯇ ꯆꯥꯕ ꯌꯥꯝꯅ ꯍꯧꯗ꯭ꯔꯤꯎꯉꯩꯗ ꯍꯦꯛꯇ ꯂꯦꯞꯊꯣꯛꯄꯗꯨꯗꯤ ꯂꯦꯞꯊꯣꯛꯄꯤꯒꯅꯣ ꯑꯩꯈꯣꯏꯁꯨ ꯀꯟꯁꯔꯟ ꯗꯣꯛꯇꯔꯁꯤꯡꯗ ꯃꯗꯨ ꯇꯥꯟꯅꯔꯒ ꯍꯤꯗꯥꯛꯇꯨ ꯀꯩꯒꯨꯝꯕ ꯅꯈꯣꯏꯅ ꯆꯥꯕꯗꯨꯒꯤ ꯂꯦꯝꯍꯧꯕ ꯌꯥꯎꯔꯒꯗꯤ ꯃꯗꯨ ꯑꯩꯈꯣꯏꯅ ꯑꯃꯨꯛꯇꯪ ꯆꯦꯟꯁ ꯇꯧꯅꯕꯁꯨ ꯑꯩꯈꯣꯏ ꯍꯣꯠꯅꯖꯒꯦ ꯑꯗꯨꯒ ꯑꯩꯈꯣꯏꯅ ꯄꯤꯔꯤꯕ ꯍꯤꯗꯥꯛꯁꯦ ꯗꯥꯏꯔꯦꯛ ꯍꯤꯗꯥꯛꯇꯣ ꯎꯝ